ꯀꯛꯁꯣꯏ ꯗꯨꯀꯥꯟꯒꯤ ꯃꯤ ꯑꯣꯏꯔꯤꯔꯕ꯭ꯔꯥ ꯑꯣ ꯃꯥꯅꯦꯕ ꯄꯣꯠ ꯈꯔ ꯂꯧꯒꯦꯗꯅ ꯅꯣꯏ ꯗꯨꯀꯥꯟꯗꯒꯤ ꯑꯩ ꯐꯣꯟ ꯇꯧꯔꯛꯄꯅꯤ ꯂꯥꯛꯏꯕ ꯑꯩꯒꯤ ꯇꯥꯡ ꯇꯔꯥꯁꯤꯗ ꯑꯩꯈꯣꯏ ꯏꯃꯨꯡꯒꯤ ꯆꯛ ꯆꯥꯅꯕꯒꯤ ꯄ꯭ꯔꯣꯒ꯭ꯔꯥꯝ ꯑꯃ ꯂꯩꯕ

ꯈꯔꯁꯨ ꯂꯧꯒꯦ ꯄꯦꯛꯈꯦꯠ ꯑꯃ ꯑꯅꯤ ꯁꯤꯈꯩꯁꯤ ꯂꯧꯕ ꯃꯇꯝꯗ ꯂꯨꯄꯥ ꯀꯌꯥ ꯀꯌꯥꯝꯃꯨꯛ ꯇꯥꯏ ꯑꯗꯨ ꯑꯃꯨꯛꯇꯪ ꯍꯥꯏꯕꯤꯔꯛꯄ ꯌꯥꯕ꯭ꯔꯥ ꯑꯣ ꯑꯗꯨꯗꯤ ꯄꯣꯠꯇꯨ ꯑꯩꯅ ꯇꯥꯡ ꯇꯔꯥꯗ ꯂꯧꯔꯒꯗꯕꯅꯤꯅ ꯉꯁꯤꯁꯤ ꯇꯥꯡ ꯇꯔꯦꯠꯅꯦꯕ ꯑꯗꯣ ꯅꯣꯡ ꯅꯤꯅꯤꯕꯨꯗꯤ ꯋꯥꯠꯂꯤ ꯑꯗꯣ ꯄꯣꯠꯇꯣ ꯍꯌꯦꯡ ꯇꯥꯡ ꯇꯔꯥꯅꯤꯅ ꯇꯥꯡ ꯃꯥꯄꯟꯒꯨꯝꯕꯗ ꯌꯧꯍꯟꯕꯤꯔꯛꯄ ꯌꯥꯒꯗ꯭ꯔꯥ ꯄꯣꯠꯇꯨ ꯌꯨꯝꯗ ꯑꯣꯏꯅ ꯌꯥꯒꯗꯕ ꯑꯣꯏꯔꯒꯗꯤ ꯄꯩꯁꯥꯁꯨ ꯑꯗꯨꯝ ꯑꯩ ꯀꯩꯅꯣ ꯇꯧꯔꯒꯦ ꯀꯦꯁ ꯑꯣꯏꯅ ꯄꯤꯕ ꯌꯥꯕ꯭ꯔ ꯅꯠꯇ꯭ꯔꯒꯅ ꯖꯤ ꯄꯦ ꯑꯣꯏꯅ ꯀꯥꯞꯄꯛꯎꯔ ꯑꯩꯅ ꯄꯥꯝꯕꯗꯤ ꯄꯣꯠꯇꯨ ꯌꯧꯔꯛꯑꯀꯥꯟꯗ ꯑꯗꯨꯝ ꯀꯦꯁ ꯑꯣꯏꯅ ꯄꯤꯕ ꯄꯥꯝꯕ ꯌꯥꯅꯦꯕ ꯑꯗꯨꯑꯣꯏꯗꯤ ꯗꯤꯁꯀꯥꯎꯟꯒꯨꯝꯕꯗꯤ ꯈꯔ ꯇꯥꯕꯤꯕ ꯌꯥꯒꯗ꯭ꯔꯥ ꯄꯣꯠꯇꯣ ꯑꯗꯨꯝ ꯑꯇꯣꯞꯄ ꯂꯧꯅꯤꯡꯕꯁꯨ ꯂꯥꯛꯄ ꯌꯥꯎꯔꯛꯈꯤꯒꯅꯦꯕ ꯐꯔꯦ ꯍꯣꯏ ꯐꯔꯦ ꯐꯔꯦ ꯑꯗꯨꯗꯤ ꯊꯝꯖꯔꯒꯦ